ꯑꯣ ꯍꯜꯂꯣ ꯏꯇꯥꯎ ꯑꯣ ꯀꯩ ꯂꯩꯒꯦ ꯍꯟꯗꯛ ꯑꯥ ꯑꯠꯆꯥ ꯑꯦ ꯑꯩꯁꯨ ꯌꯥꯝ ꯅꯨꯡꯉꯥꯏꯔ ꯂꯩꯔꯦ ꯑꯗꯨ ꯅꯨꯡꯉꯥꯏꯕ ꯑꯃꯒꯤꯗꯃꯛ ꯑꯩꯈꯣꯏꯁꯨ ꯈꯤꯇꯪ ꯍꯥꯏꯀꯤꯡ ꯆꯠꯂꯁꯤꯔꯥ ꯍꯥꯏꯅ ꯈꯜꯂꯨꯔꯒ ꯅꯪꯕꯨꯁꯨ ꯀꯣꯜ ꯇꯧꯔꯛꯏꯅꯦ ꯑꯁ ꯑꯩꯈꯣꯏꯁꯦ ꯍꯟꯗꯛꯁꯦ ꯄ꯭ꯂꯥꯅꯤꯡꯁꯦ ꯃꯐꯝ ꯑꯩꯈꯣꯏꯅ ꯑꯃꯔꯛꯁꯨ ꯆꯠꯇ꯭ꯔꯤꯕ ꯖꯒꯥꯗꯨ ꯆꯠꯀꯦ ꯍꯥꯏꯅ ꯂꯩꯕ ꯍꯧꯖꯤꯛ ꯁꯣꯀꯨꯝ ꯈꯨꯟꯒꯤ ꯖꯒꯥꯗꯨ ꯃꯣꯏ ꯈꯨꯟꯗ ꯁꯣꯀꯨꯝ ꯈꯨꯟꯗ ꯈꯨꯟꯗ ꯍꯣꯏ ꯍꯣꯏ ꯍꯣꯏ ꯃꯤꯅ ꯇꯣꯏꯅ ꯆꯠꯄꯗꯨ ꯖꯒꯥꯗꯨ ꯑꯗꯨꯗ ꯑꯃꯔꯛꯁꯨ ꯑꯩꯈꯣꯏꯁꯨ ꯆꯠꯂꯒ ꯌꯦꯡꯈꯤꯁꯤꯔꯥ ꯍꯥꯏꯅ ꯌꯦꯡꯂꯁꯤꯔꯥ ꯍꯥꯏꯅ ꯈꯜꯂꯨꯔꯕ ꯎꯝ ꯍꯣꯏ ꯍꯣꯏ ꯑꯗꯨ ꯁꯦꯐ ꯑꯣꯏꯅ ꯆꯠꯀꯦ ꯍꯥꯏꯅꯀꯣ ꯑꯗ ꯁꯦ ꯑꯩꯒꯤ ꯏꯅꯥꯎ ꯅꯨꯄꯥꯒ ꯅꯪꯕꯨ ꯀꯧꯔꯛꯑꯦ ꯑꯩ ꯏꯅꯥꯎꯄ ꯏꯅꯥꯎ ꯅꯨꯄꯥ ꯀꯧꯔꯛꯑꯦ ꯑꯗꯨꯒ ꯍꯧꯖꯤꯛ ꯁꯅꯥꯍꯟꯕꯤꯕꯨꯁꯨ ꯀꯧꯔꯒ ꯂꯩꯌꯦ ꯑꯥ ꯑꯗꯣ ꯑꯗꯣ ꯑꯣꯏꯔꯗꯤ ꯀꯩꯗꯧꯉꯩ ꯆꯠꯁꯦ ꯍꯥꯏꯅ ꯈꯜꯂꯨꯔꯕ ꯅꯪꯗꯤ ꯃꯇꯝꯁꯦ ꯅꯪ ꯀꯃꯥꯏꯅ ꯆꯥꯟꯅꯒꯦꯗ꯭ꯔꯥꯀꯣ ꯌꯥꯏ ꯌꯥꯏ ꯅꯪ ꯌꯥꯔꯗꯤ ꯑꯗꯨꯝ ꯑꯩꯈꯣꯏꯗꯤ ꯈꯨꯗꯛꯇꯒꯤ ꯑꯗꯨꯝ ꯆꯠꯄ ꯌꯥꯏ ꯌꯥꯏ ꯌꯥꯏ ꯑꯗꯣ ꯃꯤ ꯌꯥꯝꯕꯗꯤ ꯅꯨꯡꯉꯥꯏꯈꯤꯅꯤꯅꯦ ꯑꯗꯣ ꯀꯧꯔꯣꯅꯦ ꯀꯧꯕ ꯉꯝꯔꯗꯤ ꯑꯣ ꯌꯥꯏ ꯌꯥꯏ ꯌꯥꯏ ꯑꯗꯣ ꯁꯦ ꯑꯣ ꯑꯩꯈꯣꯏ ꯄꯦꯛꯀꯤꯡꯁꯦ ꯃꯁꯥ ꯃꯁꯥꯒꯤ ꯄꯦꯛ ꯇꯧꯕꯅ ꯅꯨꯡꯉꯥꯏꯈꯤꯅꯤꯅꯦ ꯑꯗꯣ ꯂꯣꯠꯖꯤꯡꯒꯨꯝꯕꯗꯤ ꯅꯣꯏꯁꯨ ꯃꯁꯥ ꯃꯁꯥꯒꯤ ꯑꯗꯨꯝ ꯇꯧꯔꯁꯤ ꯀꯣ ꯑꯥ ꯑꯗꯨꯅ ꯅꯨꯡꯉꯥꯏꯈꯤꯅꯤ ꯅꯠꯇ꯭ꯔꯗꯤ ꯑꯩꯈꯣꯏꯁꯨ ꯄꯨꯕ ꯃꯇꯝꯗꯤ ꯃꯤ ꯃꯌꯥꯝꯒꯤꯗꯤ ꯐꯔꯛ ꯇꯥꯒꯗꯧꯕꯅꯤꯅꯀꯣ ꯌꯥꯏ ꯌꯥꯏ ꯌꯥꯏ ꯑꯗꯨ ꯑꯣꯏꯔꯗꯤ ꯑꯣ ꯑꯗꯨꯝꯅ ꯇꯧꯔꯒꯦ ꯑꯗꯨ ꯑꯣꯏꯔꯗꯤ ꯑꯩꯈꯣꯏ ꯑꯩꯈꯣꯏꯗꯤ ꯉꯁꯤꯗꯒꯤ ꯑꯗꯨꯝ ꯄꯦꯛꯀꯤꯡꯒꯨꯝꯕ ꯗꯔꯀꯥꯔ ꯑꯣꯏꯕ ꯑꯣꯏꯕꯗꯨ ꯂꯤꯁ ꯏꯊꯣꯛꯂꯒ ꯑꯗꯨ ꯁꯣꯞꯄꯤꯡ ꯆꯠꯄ ꯇꯥꯔꯦ ꯑꯣ ꯑꯣ ꯑꯗꯨ ꯇꯧꯕ ꯇꯥꯔꯦ ꯍꯣꯏ ꯑꯗꯨ ꯑꯣ ꯑꯩ ꯑꯗꯨꯗꯤ ꯑꯩꯅ ꯈꯨꯗꯛꯇꯒꯤ ꯏꯟꯆꯥꯔꯖ ꯇꯧꯕ ꯇꯥꯔꯦ ꯑꯗꯣ ꯍꯥꯡꯆꯤꯠ ꯀꯨꯝꯕ ꯍꯥꯡꯆꯤꯠ ꯀꯨꯝꯕ ꯃꯣꯏꯕꯨ ꯈꯨꯝꯅꯔꯒ ꯕꯨꯛꯀꯤꯡ ꯇꯧꯈ꯭ꯔꯒꯦ ꯑꯩꯅ ꯑꯣ ꯑꯣ ꯑꯗꯨ ꯑꯗꯨ ꯑꯗꯨ ꯑꯣꯏꯔꯗꯤ ꯑꯩ ꯑꯥ ꯑꯥ ꯑꯥ ꯑꯣ ꯌꯥꯏ ꯌꯥꯏ ꯑꯩ ꯈꯨꯗꯛꯇꯒꯤ ꯑꯗꯨꯝ ꯇꯧꯕ ꯂꯣꯏꯔꯗꯤ ꯑꯗꯨꯝ ꯄ꯭ꯂꯥꯟꯗꯣ ꯃꯊꯪ ꯃꯊꯪꯗꯒꯤ ꯑꯗꯨꯝ ꯗꯔꯀꯥꯔ ꯇꯧꯕꯗꯣ ꯑꯗꯨꯝ ꯇꯧꯔꯒꯦ ꯍꯣꯏ ꯆꯣ ꯑꯗꯨꯗꯤꯀꯣ ꯀꯣꯟꯅ ꯄꯥꯎ ꯐꯥꯎꯅꯔꯁꯦ ꯑꯥ ꯑꯥ